ꯃꯅꯤꯄꯨꯔꯤꯒꯤ ꯂꯣꯟ ꯑꯁꯤꯅ ꯑꯩꯈꯣꯏꯒꯤ ꯆꯠꯅꯕꯤ ꯑꯃꯁꯨꯡ ꯁꯝꯇꯝꯗ ꯏꯊꯤꯜ ꯌꯥꯝꯅ ꯄꯤ ꯍꯥꯏꯕꯗꯤ ꯑꯩꯈꯣꯏꯒꯤ ꯃꯅꯤꯄꯨꯔꯒꯤ ꯏꯁꯩꯕꯨ ꯇꯥꯔꯒ ꯑꯇꯣꯞꯄꯗ ꯂꯩꯔꯤꯕ ꯀꯟꯇ꯭ꯔꯤꯁꯤꯡꯅ ꯑꯩꯈꯣꯏꯒꯤ ꯃꯅꯤꯄꯨꯔ ꯂꯣꯟ ꯑꯁꯤꯕꯨ ꯃꯁꯛ ꯈꯪꯕꯤ ꯍꯟꯗꯛꯇ ꯄꯥꯡꯊꯣꯛꯈ꯭ꯔꯤꯕ ꯏꯟꯗꯤꯌꯥꯟ ꯑꯥꯏꯗꯣꯜꯗ ꯃꯅꯤꯄꯨꯔ ꯏꯁꯩꯕꯨ ꯃꯅꯤꯄꯨꯔ ꯃꯆꯥ ꯑꯃꯅ ꯁꯛꯇꯨꯅ ꯃꯅꯤꯄꯨꯔꯤ ꯂꯣꯟ ꯑꯁꯤꯕꯨ ꯁꯛ ꯇꯥꯛꯈꯤ ꯃꯅꯤꯄꯨꯔ ꯂꯣꯜ ꯑꯁꯤ ꯃꯩꯇꯩꯂꯣꯜ ꯍꯥꯏꯔꯒꯁꯨ ꯈꯪꯅꯩ ꯃꯁꯤ ꯃꯅꯤꯄꯨꯔꯗ ꯈꯨꯟꯗꯥꯔꯤꯕ ꯐꯨꯔꯨꯞ ꯃꯌꯥꯝꯅ ꯂꯣꯟ ꯃꯥꯟꯅꯗ꯭ꯔꯒꯁꯨ ꯑꯃꯒ ꯑꯃꯒ ꯄꯥꯎ ꯐꯥꯎꯅꯒꯦ ꯍꯥꯏꯔꯒꯗꯤ ꯃꯅꯤꯄꯨꯔ ꯂꯣꯜ ꯑꯁꯤꯕꯨ ꯉꯥꯡꯅꯗꯨꯅ ꯑꯃꯒ ꯑꯃꯒ ꯄꯥꯎ ꯐꯥꯎꯗꯣꯛ ꯐꯥꯎꯖꯤꯟ ꯇꯧꯕꯗ ꯃꯇꯦꯡ ꯌꯥꯝ ꯄꯥꯡꯉꯤ